ꯑꯩꯈꯣꯏꯅ ꯑꯀꯣꯏꯕꯒꯤ ꯐꯤꯕꯝꯗ ꯉꯥꯛ ꯁꯦꯟꯅꯅꯕ ꯎ ꯋꯥ ꯍꯧꯔꯤꯕ ꯑꯁꯪ ꯑꯃꯥꯟꯖꯤꯡꯒꯤ ꯉꯥꯛ ꯁꯦꯟꯅꯕꯒꯤꯗꯃꯛꯇꯗ ꯑꯩꯈꯣꯏꯅ ꯁꯔꯀꯥꯔꯒꯤ ꯑꯆꯧꯕ ꯃꯤꯠꯌꯦꯡ ꯂꯩ ꯂꯩꯖꯕ ꯇꯥꯔꯒꯁꯨ ꯑꯩꯈꯣꯏꯅ ꯁꯔꯀꯥꯔ ꯅꯠꯇꯕ ꯂꯩꯔꯤꯕ ꯑꯀꯣꯏꯕꯗ ꯂꯩꯔꯤꯕ ꯑꯩꯈꯣꯏꯒꯤ ꯃꯤꯌꯥꯝꯅ ꯑꯩꯈꯣꯏꯒꯤ ꯃꯤꯌꯥꯝꯅ ꯒꯤꯁꯨ ꯑꯆꯧꯕ ꯊꯧꯗꯥꯡ ꯂꯩ ꯃꯔꯝꯗꯤ ꯑꯩꯈꯣꯏꯒꯤ ꯑꯀꯣꯏꯕꯗ ꯂꯩꯔꯤꯕꯅꯤ ꯑꯗꯨꯒ ꯑꯩꯈꯣꯏꯒꯤ ꯑꯩꯈꯣꯏꯒꯤ ꯃꯍꯧꯁꯥꯅ ꯄꯤꯔꯛꯄ ꯑꯩꯈꯣꯏꯒꯤ ꯂꯟꯅꯤ ꯈꯜꯂꯒ ꯍꯥꯏꯔꯤꯕ ꯑꯀꯣꯏꯕꯒꯤꯗ ꯍꯧꯔꯤꯕ ꯑꯁꯪꯕ ꯎ ꯋꯥ ꯄꯥꯝꯕꯤꯁꯤꯡꯁꯦ ꯑꯩꯈꯣꯏꯅ ꯌꯥꯟꯊꯠꯇꯕꯤꯗ ꯌꯣꯛꯈꯠꯂꯒ ꯑꯩꯈꯣꯏꯅ ꯉꯥꯛ ꯁꯦꯜꯂꯒ ꯊꯝꯒꯗꯕꯅꯤ ꯃꯔꯝꯗꯤ ꯎ ꯋꯥ ꯍꯧꯕꯁꯤꯅ ꯑꯩꯈꯣꯏꯒꯤ ꯃꯤꯑꯣꯏꯕꯗ ꯗ ꯅꯠꯇꯅ ꯑꯩꯈꯣꯏꯒꯤ ꯑꯀꯣꯏꯕꯒꯤ ꯐꯤꯕꯝ ꯗꯁꯨ ꯌꯥꯝꯅ ꯆꯥꯎꯅ ꯀꯥꯅꯕ ꯄꯤ ꯑꯗꯨꯕꯨ ꯎꯆꯦꯛ ꯋꯌꯥ ꯎꯃꯪꯗ ꯂꯩꯔꯤꯕ ꯁꯥ ꯎꯆꯦꯛꯁꯤꯡꯒꯤꯗꯁꯨ ꯃꯈꯣꯏꯒꯤꯁꯨ ꯇꯥꯡꯖꯐꯝ ꯑꯣꯏꯔꯤꯕꯅꯤ ꯑꯗꯨꯅ ꯑꯩꯈꯣꯏꯅ ꯎ ꯋꯥ ꯌꯥꯟꯕ ꯃꯇꯝꯗ ꯑꯩꯈꯣꯏꯅ ꯑꯩꯈꯣꯏꯒꯤ ꯃꯄꯨꯡ ꯃꯔꯩ ꯐꯥꯔꯕ ꯑꯩꯈꯣꯏꯒꯤ ꯎ ꯈꯜꯂꯒ ꯌꯥꯟꯒꯗꯕꯅꯤ ꯑꯗꯨ ꯎ ꯌꯥꯜꯂꯤꯕꯅꯤ ꯈꯣꯠꯂꯤꯕꯅꯤ ꯍꯥꯏꯔꯒ ꯑꯩꯈꯣꯏ ꯄꯪꯌꯥꯟ ꯌꯥꯟꯕ ꯈꯣꯠꯄꯁꯦ ꯌꯥꯝꯅ ꯑꯩꯈꯣꯏꯒꯤ ꯌꯥꯝꯅ ꯁꯣꯛꯏ ꯑꯗꯨꯅ ꯁꯤ ꯑꯩꯈꯣꯏꯅ ꯌꯥꯟꯕ ꯇꯥꯔꯒꯁꯨ ꯁꯤꯁꯇꯦꯃꯦꯇꯤꯛ ꯅꯥꯏꯅ ꯌꯥꯟꯒꯗꯕꯅꯤ ꯑꯗꯨꯒ ꯑꯩꯈꯣꯏꯅ ꯎ ꯋꯥ ꯍꯧꯕꯁꯦ ꯑꯩꯈꯣꯏꯒꯤ ꯀꯥꯅꯕ ꯑꯃꯅ ꯑꯩꯈꯣꯏꯒꯤ ꯇꯧꯔꯤꯖꯝ ꯗꯁꯨ ꯌꯥꯝꯅ ꯀꯥꯅꯕ ꯄꯤ ꯑꯩꯈꯣꯏꯒꯤ ꯑꯀꯣꯏꯕꯒꯤ ꯐꯤꯕꯝꯁꯦ ꯉꯁꯥꯏ ꯐꯖꯔꯕꯗꯤ ꯑꯩꯈꯣꯏꯒꯤ ꯂꯝꯀꯣꯏꯕꯁꯤꯡꯅ ꯂꯥꯛꯑꯒ ꯑꯩꯈꯣꯏꯒꯤ ꯑꯋꯥ ꯄꯣꯊꯥꯐꯝ ꯑꯣꯏꯕ ꯖꯒꯥꯁꯨ ꯑꯣꯏꯍꯜꯂꯤ